ꯊꯥꯏꯅꯒꯤ ꯃꯇꯝꯗꯗꯤ ꯐꯣꯇꯣ ꯀꯥꯞꯄ ꯑꯁꯤ ꯌꯥꯝꯅ ꯇꯥꯡꯅ ꯀꯥꯞꯄꯤ ꯂꯨꯍꯣꯡꯕ ꯅꯠꯇ꯭ꯔꯒ ꯍꯔꯥꯎ ꯀꯨꯝꯍꯩ ꯂꯥꯛꯄꯗ ꯀꯦꯃꯦꯔꯥꯃꯦꯟ ꯀꯧꯗꯨꯅ ꯀꯥꯞꯅꯔꯝꯃꯤ ꯑꯗꯨꯕꯨ ꯏꯁꯃꯥꯔꯠ ꯐꯣꯟ ꯂꯥꯛꯄꯗꯒꯤ ꯃꯈꯜ ꯀꯌꯥꯒꯤ ꯑꯦꯞꯁ ꯑꯃꯗꯤ ꯐꯣꯟ ꯊꯣꯛꯂꯛꯇꯨꯅ ꯀꯥꯞꯅꯤꯡꯕ ꯃꯇꯝꯗ ꯀꯥꯞꯄ ꯌꯥꯔꯦ ꯐꯣꯇꯣ ꯑꯃ ꯐꯖ ꯍꯟꯕꯗ ꯀꯥꯞꯂꯤꯕ ꯃꯤ ꯑꯗꯨꯒꯤ ꯊꯧꯗꯥꯡ ꯌꯥꯝꯅ ꯆꯥꯎꯋꯤ ꯐꯣꯇꯣ ꯑꯃ ꯐꯖꯅꯕꯒꯤꯗꯃꯛ ꯐꯣꯇꯣ ꯀꯥꯞꯂꯤꯕ ꯑꯦꯞꯁ ꯑꯗꯨ ꯍꯥꯟꯅ ꯐꯖꯅ ꯈꯪꯕ ꯗꯔꯀꯥꯔ ꯑꯣꯏ ꯑꯗꯨꯒ ꯀꯦꯃꯦꯔꯥꯒꯤ ꯂꯦꯟꯁ ꯑꯗꯨ ꯐꯖꯅ ꯁꯦꯡꯅ ꯇꯩꯊꯣꯛꯇꯨꯅ ꯊꯝꯕ ꯗꯔꯀꯥꯔ ꯑꯣꯏ ꯌꯥꯔꯤꯕ ꯃꯈꯩ ꯐ꯭ꯂꯥꯁ ꯂꯥꯏꯠ ꯁꯤꯖꯤꯟꯅꯔꯣꯏꯗꯕꯅꯤ ꯑꯗꯨꯒ ꯐꯣꯟ ꯅꯠꯇ꯭ꯔꯒ ꯀꯦꯃꯦꯔꯥ ꯑꯗꯨꯒꯤ ꯃꯐꯝ ꯆꯥꯕ ꯑꯦꯡꯒꯜ ꯈꯪꯕ ꯗꯔꯀꯥꯔ ꯑꯣꯏ ꯑꯗꯨꯒ ꯃꯇꯝ ꯈꯔ ꯂꯧꯗꯨꯅ ꯐꯣꯇꯣ ꯑꯗꯨ ꯀꯥꯞꯇ꯭ꯔꯤꯉꯩꯗ ꯁꯦꯡꯗꯣꯔꯛꯄ ꯉꯥꯏꯒꯅꯤ ꯐꯣꯀꯁ ꯐꯖꯅ ꯂꯥꯛꯂꯕ ꯃꯇꯨꯡ ꯐꯣꯇꯣ ꯑꯗꯨ ꯀꯥꯞꯀꯅꯤ